ꯑꯩꯅ ꯂꯩꯔꯤꯕ ꯃꯐꯝ ꯑꯁꯤ ꯃꯐꯝ ꯌꯥꯝ ꯆꯥꯎꯕ ꯃꯐꯝ ꯅꯠꯇꯦ ꯑꯗꯨꯕꯨ ꯑꯦꯟꯁꯥꯡ ꯅꯥꯄꯤ ꯑꯣꯏꯕ꯭ꯔꯥ ꯄꯥꯝꯕꯤ ꯑꯣꯏꯕ꯭ꯔꯥ ꯖꯥꯠ ꯖꯥꯠꯁꯤ ꯑꯩ ꯊꯥꯕꯅꯤ ꯑꯩ ꯏꯁꯥꯃꯛꯅ ꯑꯥꯏꯗꯤꯌꯥ ꯑꯁꯤ ꯄꯨꯊꯣꯛꯂꯒ ꯑꯩ ꯊꯥꯕꯅꯤ ꯁꯤꯃꯦꯟ ꯕꯣꯔꯥꯗ ꯂꯩꯕꯥꯛ ꯍꯥꯞꯆꯤꯜꯂꯒ ꯑꯩꯒꯤ ꯇꯦꯔꯦꯁꯇ ꯁꯤꯃꯦꯟ ꯕꯣꯔꯥꯗ ꯂꯩꯕꯥꯛ ꯍꯥꯞꯄꯗꯨꯗ ꯀꯣꯕꯤꯒꯨꯝꯕ ꯍꯪꯒꯥꯝꯒꯨꯝꯕ ꯎꯃꯣꯔꯣꯛꯀꯨꯝꯕ ꯑꯗꯨꯒ ꯑꯦꯟꯁꯥꯡ ꯅꯥꯄꯤ ꯖꯥꯠ ꯖꯥꯠꯁꯤ ꯊꯥꯕ ꯉꯝꯃꯦ ꯑꯗꯒꯤ ꯉꯥ ꯄꯨꯔꯛꯄꯒꯤꯗꯒꯤ ꯏꯁꯇꯦꯠ ꯑꯇꯣꯞꯄꯗꯒꯤ ꯉꯥ ꯄꯨꯔꯨꯛꯄꯗꯨꯒꯤ ꯊꯥꯔꯃꯣ ꯊꯥꯔꯃꯣꯒꯤ ꯕꯣꯛꯁꯇꯁꯨ ꯑꯩꯈꯣꯏꯅ ꯂꯩꯕꯥꯛ ꯑꯁꯤ ꯍꯥꯞꯆꯤꯜꯂꯒ ꯑꯦꯟꯁꯥꯡ ꯅꯥꯄꯤ ꯖꯥꯠ ꯖꯥꯠ ꯊꯥꯕ ꯉꯝꯃꯦ ꯑꯥꯜꯂꯨꯒꯨꯝꯕ ꯊꯥꯕ ꯉꯝꯃꯦ ꯍꯋꯥꯏꯖꯥꯔꯒꯨꯝꯕ ꯊꯥꯕ ꯉꯝꯃꯦ ꯊꯕꯤꯁꯨ ꯊꯥꯕ ꯌꯥꯏ ꯃꯥꯏꯔꯦꯟꯁꯨ ꯊꯥꯕ ꯌꯥꯕꯅꯤ ꯑꯗꯒꯤ ꯑꯩꯒꯤ ꯔꯤꯇꯦꯅꯤꯡ ꯋꯥꯜꯈꯣꯏꯗ ꯑꯩꯅ ꯏꯁꯀꯣꯁ ꯑꯁꯤ ꯊꯥꯕꯅꯤ ꯏꯁꯀ꯭ꯋꯥꯁ ꯑꯁꯤꯗ ꯊꯥꯕꯗꯗꯤ ꯑꯩ ꯎ ꯃꯄꯥꯟꯗꯒꯤ ꯄꯨꯔꯛꯄ ꯗꯔꯀꯥꯔ ꯑꯣꯏꯗ꯭ꯔꯦ ꯃꯥꯒꯤ ꯃꯔꯥ ꯑꯁꯤ ꯔꯤꯇꯦꯅꯤꯡ ꯋꯥꯜꯗꯒꯤ ꯑꯗꯨꯝ ꯊꯝꯍꯟꯂꯒꯅꯤ ꯑꯗꯨꯅ ꯑꯦꯟꯁꯥꯡ ꯅꯥꯄꯤꯁꯤ ꯑꯩ ꯌꯨꯝ ꯃꯅꯥꯛꯇ ꯖꯥꯠ ꯖꯥꯠ ꯊꯥꯏ ꯎ ꯄꯥꯝꯕꯤ ꯆꯥꯒꯗꯕ ꯍꯩ ꯆꯥꯕ ꯄꯥꯝꯕ ꯌꯥꯕ ꯎ ꯄꯥꯝꯕꯤꯁꯤ ꯀꯔꯤ ꯀꯔꯤ ꯊꯥꯕꯅꯣ ꯍꯥꯏꯔꯒ ꯍꯩꯅꯧ ꯊꯥꯏꯌꯦ ꯑꯗꯒꯤ ꯄꯨꯡꯗꯣꯟ ꯊꯥꯏꯌꯦ ꯑꯗꯒꯤ ꯄꯄꯌꯥꯒꯨꯝꯕ ꯖꯥꯠ ꯖꯥꯠꯁꯤ ꯑꯩꯒꯤ ꯌꯨꯝ ꯃꯄꯥꯟꯗ ꯑꯁꯤ ꯊꯥꯕꯅꯤ